ꯅꯍꯥꯁꯤꯡꯗ ꯄꯥꯎ ꯇꯥꯔꯤꯕ ꯅꯍꯥꯁꯤꯡꯗ ꯑꯩꯍꯥꯛꯅ ꯊꯧꯒꯠꯄꯤ ꯃꯔꯝꯗꯤ ꯍꯧꯖꯤꯛ ꯃꯥꯂꯦꯝꯗ ꯎꯔꯤꯕ ꯃꯇꯝ ꯃꯇꯝꯒꯤ ꯑꯣꯏꯔꯤꯕ ꯅꯣꯡꯃꯗ ꯊꯣꯛꯂꯤꯕ ꯊꯧꯗꯣꯛ ꯋꯥꯊꯣꯛ ꯈꯨꯗꯤꯡꯃꯛꯁꯦ ꯇꯥꯔꯤꯕ ꯇꯥꯕꯒꯤ ꯄꯥꯡꯒꯜ ꯐꯪꯗꯅ ꯇꯥꯔꯤꯕ ꯃꯈꯩꯁꯤꯡ ꯑꯁꯤꯕꯨ ꯑꯩꯍꯥꯛꯅ ꯊꯧꯒꯠꯐꯝ ꯊꯣꯛꯏ ꯃꯔꯝꯗꯤ ꯁꯝꯅ ꯍꯥꯏꯔꯕꯗ ꯍꯧꯖꯤꯛ ꯇꯧꯔꯤꯕ ꯏꯔꯥꯡ ꯑꯁꯤꯁꯨ ꯏꯁꯥ ꯏꯁꯥꯃꯛ ꯆꯠꯂꯨꯗ꯭ꯔꯒꯁꯨ ꯄꯥꯎ ꯇꯥꯔꯕꯅꯤꯅ ꯑꯣ ꯃꯐꯝꯗꯨꯗ ꯑꯗꯨ ꯊꯣꯛꯑꯦ ꯑꯗꯥ ꯇꯧꯔꯦ ꯍꯥꯏꯕꯗꯣ ꯑꯩꯍꯥꯛꯁꯨ ꯈꯪꯉꯦ ꯃꯗꯨꯅ ꯄꯥꯎꯇꯥꯕ ꯈꯨꯗꯤꯡꯃꯛꯇꯁꯨ ꯑꯩꯍꯥꯛꯅ ꯊꯧꯒꯠꯐꯝ ꯊꯣꯛꯏ